ꯍꯜꯂꯣ ꯒꯦꯜꯖꯥꯡꯒꯤ ꯇꯤꯀꯦꯠꯁꯤꯕꯨ ꯀꯃꯥꯏꯅ ꯇꯧꯔꯤꯒꯦ ꯍꯧꯖꯤꯛ ꯑꯗꯨꯝ ꯊꯥꯔꯤꯕ꯭ꯔꯣ ꯃꯤ ꯑꯍꯨꯝꯃꯨꯛꯀꯤ ꯇꯤꯀꯦꯠ ꯂꯧꯒꯦ ꯇꯧꯕꯅꯦ

ꯇꯤꯀꯦꯠ ꯃꯃꯟꯁꯤꯅ ꯀꯌꯥ ꯂꯩꯔꯤꯒꯦ ꯑꯗꯣ ꯆꯪꯕ ꯃꯇꯝꯗꯤ ꯑꯗꯨꯝ ꯑꯦꯅꯤ ꯇꯥꯏꯝ ꯌꯥꯕ ꯅꯠꯇ꯭ꯔꯣ ꯑꯗꯨ ꯑꯣꯏꯔꯒꯅ ꯑꯩ ꯁꯟꯗꯦꯗꯨ ꯂꯥꯛꯑꯒꯦ ꯇꯤꯀꯦꯠꯇꯣ ꯑꯍꯨꯝ ꯈꯛꯇ ꯊꯝꯕꯤꯔꯝꯃꯣ ꯍꯣꯏ ꯐꯔꯦ ꯐꯔꯦ ꯌꯥꯝ ꯅꯨꯡꯉꯥꯏꯖꯔꯦ ꯑꯗꯨꯗꯤ